ꯑꯩꯍꯥꯛꯅ ꯑꯉꯥꯡ ꯑꯣꯏꯔꯤꯉꯩ ꯃꯇꯝꯗ ꯅꯍꯥꯜꯋꯥꯏ ꯁ꯭ꯀꯨꯜ ꯀꯥꯔꯤꯉꯩꯗ ꯄꯗꯃꯥ ꯔꯠꯇꯅꯥ ꯏꯪꯂꯤꯁ ꯁ꯭ꯀꯨꯜꯗ ꯀꯥꯔꯤꯉꯩꯗ ꯃꯇꯝꯗꯨꯗ ꯏꯁꯇꯥꯝ ꯀꯂꯛꯁꯟ ꯇꯧꯍꯜꯂꯛꯏ ꯑꯗꯨꯕꯨ ꯃꯇꯝꯗꯨꯗ ꯇꯧꯈꯤꯕꯗꯨ ꯂꯨꯄꯥ ꯆꯅꯤꯒꯨꯝꯕꯒꯤ ꯑꯩ ꯏꯁꯇꯥꯝ ꯀꯂꯦꯛꯁꯟꯗꯤ ꯇꯧꯈꯤ ꯃꯇꯝꯗꯨꯗ ꯇꯧꯈꯤꯕꯗꯣ ꯑꯗꯨ ꯍꯧꯖꯤꯛꯇꯤ ꯏꯁꯇꯥꯝ ꯀꯂꯦꯛꯁꯟꯗꯨ ꯇꯧꯗꯔꯦ ꯍꯧꯖꯤꯛꯇꯤ ꯃꯇꯝꯗꯨꯗ ꯐꯖꯅ ꯏꯁꯇꯥꯝ ꯀꯂꯦꯟꯁꯟ ꯂꯨꯄꯥ ꯆꯅꯤꯃꯨꯛꯀꯤꯗꯤ ꯇꯧꯈꯤ